ꯑꯩꯅ ꯉꯔꯥꯡ ꯕꯖꯥꯔꯗꯒꯤ ꯍꯦꯟꯕꯦꯛ ꯑꯃ ꯂꯩꯔꯨꯏꯑꯦ ꯑꯗꯣ ꯍꯦꯟꯕꯦꯛꯇꯣ ꯗꯨꯀꯥꯟ ꯑꯇꯣꯞꯄꯁꯤꯡꯗꯁꯨ ꯌꯥꯎꯗꯦ ꯍꯧꯖꯤꯛꯀꯤ ꯗꯨꯀꯥꯟꯗꯨꯈꯛꯇꯪꯗ ꯌꯥꯎꯔꯝꯃꯦ ꯗꯤꯖꯥꯏꯟꯗꯨꯁꯨ ꯃꯌꯥꯝꯒ ꯃꯥꯟꯅꯗꯦ ꯌꯥꯝ ꯌꯨꯅꯤꯛ ꯑꯣꯏꯑꯦ ꯕꯦꯛꯇꯣ ꯄꯣꯠꯁꯨ ꯌꯥꯝ ꯐꯩꯑꯦ ꯃꯃꯜꯁꯨ ꯌꯥꯝ ꯍꯣꯡꯉꯦ ꯑꯗꯨꯒ ꯕꯦꯛꯇꯨꯒꯤ ꯆꯦꯟꯗꯨꯁꯨ ꯌꯥꯝ ꯄꯣꯠꯇꯣ ꯌꯥꯝ ꯐꯕ ꯑꯣꯏꯑꯦ ꯑꯗꯨꯒ ꯃꯥꯒꯤ ꯕꯦꯛꯇꯣ ꯆꯦꯟ ꯑꯦꯛꯁꯇ꯭ꯔꯥ ꯃꯅꯨꯡꯗ ꯇꯨꯃꯤꯟꯅ ꯑꯩꯈꯣꯏꯅ ꯄꯣꯠ ꯍꯥꯞꯄ ꯌꯥꯒꯗꯕ ꯄꯣꯠ ꯃꯆꯥ ꯃꯆꯥ ꯍꯥꯞꯄ ꯆꯟꯒꯗꯕ ꯆꯦꯟ ꯑꯦꯛꯁꯇ꯭ꯔꯥ ꯃꯆꯥ ꯃꯆꯥ ꯃꯌꯥꯝ ꯑꯝꯁꯨ ꯌꯥꯎꯑꯦ ꯕꯦꯛꯇꯣ ꯑꯩꯈꯣꯏꯅ ꯐꯣꯐꯤꯁ ꯆꯠꯄꯗ ꯄꯨꯕꯁꯨ ꯅꯨꯡꯉꯥꯏꯒꯅꯤ ꯑꯗꯨꯒ ꯇ꯭ꯔꯦꯚꯦꯜꯂꯤꯡꯒꯨꯝꯕ ꯆꯠꯊꯣꯛꯄꯗꯁꯨ ꯄꯨꯕꯁꯨ ꯌꯥꯝ ꯅꯨꯡꯉꯥꯏꯒꯗꯕ ꯕꯦꯛ ꯑꯣꯏꯑꯦ